ꯃꯅꯤꯄꯨꯔꯤ ꯂꯣꯟ ꯉꯥꯡꯕ ꯑꯩꯈꯣꯏꯅ ꯑꯇꯣꯞꯄ ꯂꯝꯗ ꯆꯠꯄ ꯃꯇꯝꯗ ꯑꯋꯥꯕ ꯀꯌꯥ ꯊꯦꯡꯅꯩ ꯑꯩꯈꯣꯏꯅ ꯑꯇꯣꯞꯄ ꯂꯣꯟ ꯉꯥꯡꯕ ꯍꯩꯇꯕꯅ ꯃꯔꯝ ꯑꯣꯏꯔꯒ ꯑꯇꯣꯞꯄ ꯂꯝꯗ ꯆꯠꯇꯨꯅ ꯂꯥꯏꯔꯤꯛ ꯇꯝꯕ ꯅꯠꯇ꯭ꯔꯒ ꯀꯔꯕꯥꯔ ꯇꯧꯕ ꯆꯠꯄ ꯃꯇꯝꯗ ꯑꯋꯥꯕ ꯀꯌꯥ ꯃꯔꯨꯝ ꯊꯦꯡꯅꯩ ꯑꯗꯨꯒ ꯑꯇꯣꯞꯄ ꯂꯝꯒꯤ ꯃꯤꯅ ꯑꯩꯈꯣꯏ ꯃꯅꯤꯄꯨꯔꯗ ꯂꯥꯛꯄꯗꯁꯨ ꯂꯣꯟ ꯐꯥꯎꯗꯕꯅ ꯃꯔꯝ ꯑꯣꯏꯔꯒ ꯑꯋꯥꯕ ꯊꯦꯡꯅꯩ ꯑꯩꯈꯣꯏꯒꯤ ꯂꯣꯟ ꯑꯁꯤ ꯆꯥꯎꯈꯠꯅꯕ ꯑꯩꯈꯣꯏꯅ ꯃꯅꯤꯄꯨꯔꯤ ꯂꯣꯟ ꯑꯁꯤꯕꯨ ꯑꯇꯣꯞꯄ ꯂꯣꯟꯁꯤꯡꯒꯨꯝꯅ ꯑꯇꯣꯞꯄ ꯂꯝꯗ ꯆꯠꯇꯨꯅ ꯄ꯭ꯔꯣꯃꯣꯠ ꯇꯧꯕ ꯌꯥꯏ ꯑꯩꯈꯣꯏ ꯃꯅꯤꯄꯨꯔ ꯂꯣꯟ ꯂꯩꯖꯩ ꯑꯃꯗꯤ ꯃꯌꯦꯛ ꯂꯩꯖꯩ ꯍꯥꯏꯕꯁꯤ ꯎꯠꯄ ꯗꯔꯀꯥꯔ ꯑꯣꯏ ꯍꯥꯏꯅ ꯑꯩꯅ ꯈꯜꯂꯤ